ꯂꯩꯉꯥꯛꯀꯤ ꯑꯣꯏꯕ ꯑꯩꯅ ꯈꯪꯕ ꯏꯁꯀꯤꯝ ꯈꯔ ꯑꯗꯨꯗꯤ ꯄ꯭ꯔꯙꯥꯟ ꯃꯟꯇ꯭ꯔꯤ ꯑꯋꯥꯖ ꯌꯣꯖꯅꯥ ꯑꯣꯜ ꯑꯦꯖ ꯄꯦꯟꯁꯟ ꯀꯤꯁꯥꯟ ꯌꯣꯖꯅꯥ ꯕꯦꯇꯤ ꯕꯆꯥꯎ ꯕꯦꯇꯤ ꯄꯔꯥꯎ ꯗꯤꯁꯑꯦꯕꯤꯂꯤꯇꯤ ꯏꯁꯀꯤꯝ ꯆꯤꯐ ꯃꯤꯅꯤꯁꯇꯔꯒꯤ ꯍꯛꯁꯦꯜꯒꯤ ꯇꯦꯡꯕꯥꯡ ꯂꯥꯏꯌꯦꯡ ꯁꯦꯜ ꯐꯣꯔ ꯋꯤꯗꯣ ꯄ꯭ꯔꯙꯥꯟ ꯃꯟꯇ꯭ꯔꯤ ꯎꯖꯋꯥꯂꯥ ꯌꯣꯖꯅꯥ ꯑꯦꯝ ꯑꯣ ꯕꯤ ꯁꯤ ꯏꯁꯀꯣꯂꯥꯔꯁꯤꯞ ꯑꯣ ꯕꯤ ꯁꯤ ꯏꯁꯀꯣꯂꯥꯔꯁꯤꯞ ꯏꯁꯥꯟ ꯎꯗꯦ ꯏꯁꯀꯣꯂꯥꯔꯁꯤꯞ ꯗꯤꯖꯤꯇꯦꯜ ꯏꯟꯗꯤꯌꯥ ꯏꯁꯇꯥꯔꯠ ꯑꯞ ꯏꯟꯗꯤꯌꯥ ꯑꯩꯅ ꯀꯥꯟꯅꯕ ꯂꯧꯈꯤꯕ ꯏꯁꯀꯤꯝ ꯑꯃ ꯍꯥꯏꯔꯒꯗꯤ ꯏꯁꯥꯟ ꯎꯗꯦ ꯍꯥꯏꯔꯤꯕ ꯒꯣꯕꯔꯃꯦꯟꯀꯤ ꯏꯁꯀꯣꯂꯥꯔꯁꯤꯞ ꯏꯁꯀꯤꯝ ꯑꯃꯅꯤ

ꯑꯗꯨꯒ ꯑꯩꯒꯤ ꯌꯨꯅꯤꯐꯣꯔꯝ ꯂꯩꯕ ꯗ꯭ꯔꯦꯁ ꯂꯩꯕꯅꯆꯤꯡꯕꯗ ꯁꯤꯖꯤꯟꯅꯈꯤ ꯑꯗꯨꯒ ꯑꯩꯈꯣꯏ ꯏꯃꯨꯡꯒꯤ ꯑꯋꯥꯠ ꯑꯄꯥ ꯏꯅꯥꯎꯄꯤꯒꯤ ꯂꯥꯏꯔꯤꯛ ꯇꯝꯕꯒꯤ ꯑꯦꯠꯃꯤꯁꯟ ꯇꯧꯕꯗ ꯁꯤꯖꯤꯟꯅꯈꯤ ꯑꯩꯉꯣꯟꯗ ꯌꯥꯝꯅ ꯀꯥꯟꯅꯕ ꯑꯣꯏꯈꯤ ꯑꯁꯤꯒꯨꯝꯕ ꯒꯣꯕꯔꯃꯦꯟ ꯏꯁꯀꯤꯝ ꯑꯁꯤ ꯁꯥꯇ꯭ꯔ ꯑꯣꯏꯔꯤꯕ ꯑꯩꯈꯣꯏꯒꯤ ꯑꯣꯏꯅꯗꯤ ꯌꯥꯝꯅ ꯀꯥꯟꯅꯩ ꯍꯥꯏꯅ ꯑꯩꯅ ꯈꯜꯂꯤ